ꯑꯥꯎ ꯑꯥꯗ ꯅꯨꯡꯉꯥꯏꯔꯤꯕꯣ ꯀꯃꯥꯏꯅ ꯇꯧꯔꯤ ꯑꯣ ꯎꯝ ꯑꯣ

ꯎꯝ ꯀꯥꯂꯦꯟꯗꯅ ꯑꯃꯨꯛ ꯍꯦꯟꯅꯃꯨꯛ ꯁꯥꯒꯠꯂꯛꯑꯥꯗꯕꯅꯤ

ꯍꯣꯏ ꯅꯨꯡꯉꯥꯏꯔꯤ ꯅꯨꯡꯉꯥꯏꯔꯤ ꯎꯝ ꯑꯩꯈꯣꯏꯗꯤ ꯏꯁꯤꯡ ꯃꯥꯏꯁꯤꯡꯁꯦ ꯈꯔ ꯋꯥꯔꯦꯗ ꯏꯁꯤꯡꯁꯦ ꯍꯧꯖꯤꯛꯇꯤ ꯏꯁꯤꯡꯁꯦ ꯅꯣꯡ ꯅꯣꯡ ꯏꯁꯤꯡ ꯇꯣꯏꯅ ꯇꯥꯗ꯭ꯔꯕꯅꯤꯅ ꯑꯗꯒꯤ ꯏꯁꯤꯡ ꯃꯥꯏꯁꯤꯡ ꯏꯁꯤꯡ ꯃꯥꯏꯁꯤꯡꯁꯦ ꯌꯥꯝ ꯋꯥꯔꯦ

ꯎꯝ ꯃꯥꯟꯅꯦ ꯏꯁꯤꯡ ꯌꯥꯎꯔꯛꯇ꯭ꯔꯕꯅꯤꯅ ꯎꯝ

ꯃꯥꯟꯅꯤ ꯑꯩꯈꯣꯏ ꯏꯪꯕꯁꯨ ꯍꯦꯟꯂꯕꯅꯤꯅ ꯂꯩꯆꯤꯜ ꯅꯨꯡ ꯇꯔꯒ ꯃꯅꯥ ꯃꯁꯤꯡ ꯂꯣꯏ ꯄꯠꯁꯤꯟꯕ ꯎꯝꯑꯗꯨꯃꯥꯏꯅ ꯀꯩꯅꯣ ꯇꯧꯔꯝꯅꯤ

ꯃꯥꯟꯅꯤ ꯃꯍꯩ ꯃꯔꯣꯡꯗꯁꯨ ꯐꯥꯔꯛ ꯇꯥꯔꯦ

ꯍꯣꯏ ꯆꯍꯤ ꯆꯨꯞꯄ ꯋꯥ ꯆꯍꯤ ꯆꯨꯞꯄ ꯋꯥꯍꯧꯔꯅꯤ ꯁꯤ ꯋꯥꯍꯧꯔꯕꯅꯤꯅ ꯃꯥꯟꯅꯤ ꯃꯥꯟꯅꯤ ꯃꯥꯟꯅꯤ

ꯎꯝ ꯅꯣꯡ ꯁꯤꯡ ꯅꯣꯡ ꯁꯤꯡꯁꯨ ꯈꯔ ꯇꯥꯔꯗꯤ ꯐꯥꯗꯧꯕ ꯑꯃ ꯐꯥꯎ ꯇꯥꯗ꯭ꯔꯦꯗꯣ ꯆꯞ ꯂꯦꯞꯄ ꯂꯩꯈ꯭ꯔꯦ ꯅꯣꯡ ꯁꯤꯡ ꯑꯃ ꯃꯐꯝ ꯈꯔ ꯇꯥꯔꯗꯤ ꯃꯅꯥ ꯃꯁꯤꯡꯈꯩꯁꯨ ꯈꯤꯇꯪ ꯐꯗꯧꯕ ꯑꯥ ꯀ꯭ꯂꯥꯏꯃꯦꯠ ꯆꯦꯟꯖ ꯍꯥꯏꯗꯨ ꯐꯖꯅ ꯂꯥꯛꯑꯖꯥꯠꯅꯤꯗ ꯍꯧꯖꯤꯛꯁꯦ ꯍꯥꯟꯅꯒ ꯍꯥꯟꯅꯒ ꯃꯥꯟꯅꯗ꯭ꯔꯦ ꯃꯥꯟꯅꯤ ꯃꯥꯟꯅꯤ ꯍꯥꯎꯈꯩꯅ ꯇꯨꯝꯅ ꯌꯥꯟꯂꯕꯅꯤꯅ ꯍꯥꯎꯈꯩꯅ ꯇꯨꯝꯅ ꯌꯥꯟꯂꯕꯅꯤꯅ ꯎ ꯋꯥ ꯑꯃ ꯐꯥꯎ ꯍꯧ ꯉꯝꯗ꯭ꯔꯦ ꯃꯥꯟꯅꯦ ꯃꯥꯟꯅꯦ ꯁꯤꯗꯒꯤ ꯆꯩ ꯆꯩ ꯆꯩ ꯆꯩ ꯑꯗꯨꯝ ꯇꯧ ꯂꯩꯔꯦ ꯑꯥ ꯊꯝꯃꯦ ꯊꯝꯃꯦ